ꯀꯩ ꯍꯥꯏꯒꯦ ꯑꯥ ꯑꯧ ꯍꯣ ꯍꯣꯏ ꯇꯥꯛꯀꯦ ꯇꯥꯛꯀꯦ ꯑꯣ ꯌꯥꯅꯤ ꯌꯥꯅꯤ ꯑꯩꯒ ꯑꯗꯨꯝ ꯆꯠꯃꯤꯟꯅꯁꯦ ꯑꯗꯨꯝ ꯇꯥꯛꯀꯦ ꯍꯣꯏ ꯍꯣꯏ ꯍꯤꯗꯨꯔꯥ ꯑꯣ ꯁꯤꯁꯤꯗꯤ ꯊꯥꯏꯅꯒꯤꯅꯦ ꯅꯤꯡꯊꯧ ꯄꯥꯜꯂꯤꯉꯩ ꯃꯇꯝꯗ ꯂꯥꯏꯋꯣꯏꯈ꯭ꯔꯕ ꯂꯥꯏꯒꯤ ꯁꯛꯇꯝ ꯑꯣꯏꯔꯕ ꯍꯤ ꯃꯈꯜ ꯑꯃꯅꯦ ꯍꯣꯏ ꯍꯣꯏ ꯂꯥꯏ ꯍꯥꯛꯇꯛꯇ ꯇꯣꯡꯉꯝꯕꯅꯦꯕꯀꯣ ꯑꯗꯣ ꯍꯨꯖꯤꯛꯁꯦ ꯃꯌꯥꯝꯅꯅꯦ ꯑꯗꯨꯝ ꯁꯤꯁꯦ ꯂꯥꯏ ꯈꯨꯔꯨꯝꯅꯔꯤ ꯏꯙꯧ ꯄꯥꯈꯪꯕꯅꯦ ꯍꯥꯏꯕꯒꯤ

ꯑꯧ ꯃꯅꯨꯡꯗ ꯐꯖ ꯐꯖꯕ ꯃꯐꯝ ꯌꯥꯝ ꯂꯩꯌꯦ ꯑꯗꯣ ꯑꯗꯨꯝ ꯆꯪꯉ ꯆꯪꯉ ꯌꯦꯡꯁꯦ ꯑꯁꯦ ꯀꯩꯅꯣꯅꯦ ꯀꯪꯂꯥꯒꯤꯅꯦ ꯁꯨꯝ ꯃꯌꯥꯝꯅ ꯍꯥꯏꯅꯕꯗ ꯏꯙꯧ ꯄꯥꯈꯪꯕꯒꯤ ꯁꯪꯂꯦꯟ ꯍꯥꯏꯅꯕꯗꯣ ꯇꯥꯕ꯭ꯔꯥ ꯑꯗꯨ ꯑꯣꯏꯗꯣꯏꯅꯦ ꯍꯣꯏ ꯍꯣꯏ ꯈꯣꯏꯔꯝꯁꯦ ꯁꯩꯁꯤꯗ ꯅꯪꯒꯤ ꯅꯤꯡꯖꯕ ꯄꯨꯝꯕ ꯊꯨꯡꯖꯔꯒꯦꯅ ꯈꯣꯏꯔꯝꯃꯣ ꯑꯧ ꯌꯥꯏꯌꯦ ꯌꯥꯏꯌꯦ ꯍꯣ ꯍꯣꯏ ꯍꯣꯏ ꯆꯪꯁꯦ ꯆꯪꯁꯦ ꯁꯣꯝꯗꯁꯨ ꯑꯗꯨꯝ ꯂꯩ

ꯎꯝ ꯍꯣ ꯍꯣꯏ ꯑꯧ ꯌꯥꯏꯌꯦ ꯌꯥꯏꯌꯦ ꯈꯣꯡꯅ ꯑꯗꯨꯝ ꯆꯠꯂꯁꯨ ꯌꯥꯏꯌꯦ ꯍꯣ ꯍꯣꯏ ꯉꯍꯥꯛꯇꯪ ꯂꯦꯞꯁꯦ ꯑꯁꯣꯝꯗ ꯀꯩꯅꯣꯃ ꯂꯩꯔꯤꯁꯦ ꯎꯕ꯭ꯔꯥ ꯁꯤꯗꯥ ꯅꯨꯡꯄꯥꯛ ꯑꯃ ꯈꯥꯖꯤꯜꯂ ꯂꯩꯔꯤꯁꯦ ꯁꯤꯁꯦ ꯅꯍꯥꯟꯋꯥꯏ ꯂꯥꯏ ꯍꯥꯛꯇꯛ ꯃꯇꯝꯗꯅꯦ ꯍꯤꯡꯆꯥꯕꯤ ꯑꯃ ꯂꯥꯛꯑꯦꯌꯦ ꯍꯤꯡꯆꯥꯕꯤꯗꯣ ꯅꯜꯂꯒ ꯊꯝꯈꯤꯕꯅꯦꯌꯦ ꯅꯨꯡꯄꯥꯛꯁꯤꯅ ꯑꯗꯣ ꯍꯨꯖꯤꯛ ꯃꯌꯥꯝ ꯂꯥꯏ ꯈꯨꯔꯨꯝꯅꯩ ꯁꯩꯁꯤꯗ ꯎꯝ

ꯍꯣ ꯍꯣꯏ ꯅꯦꯛꯁ ꯇꯥꯏꯝꯗꯁꯨ ꯂꯥꯛꯎꯀꯣ ꯑꯩ ꯃꯇꯦꯡ ꯄꯥꯡꯖꯒꯦ ꯍꯣꯏ ꯍꯣꯏ ꯎꯝ ꯎꯝ